ꯏꯅꯝꯃ ꯅꯪ ꯁꯟ ꯏꯁꯀ꯭ꯔꯤꯟ ꯑꯃ ꯂꯩꯅꯤꯅ ꯍꯥꯏꯗꯥꯏꯅꯦ ꯃꯥꯏ ꯇꯩꯅꯕ ꯑꯗꯣ ꯂꯩꯔꯕꯣ ꯂꯩꯗ꯭ꯔꯤꯕꯣ ꯂꯩꯗ ꯇꯥꯔꯗꯤ ꯀꯩꯅꯣꯗ ꯀꯀꯥ ꯖꯣꯏꯒꯤ ꯅꯨꯄꯤ ꯏꯗꯣꯝꯆꯥ ꯁꯔꯃꯤꯂꯥꯗ ꯌꯣꯟꯕꯅꯦ ꯑꯗꯨ ꯑꯣꯏꯅ ꯂꯩꯌꯣ ꯄ꯭ꯔꯣꯕꯦꯗꯥ ꯀꯝꯄꯅꯤꯒꯤ ꯑꯗꯨꯏ ꯁꯟ ꯁꯀꯔꯤꯟꯗꯣ ꯃꯥꯏ ꯇꯩꯕ ꯁꯤꯖꯤꯟꯅꯕ ꯌꯥꯝ ꯅꯨꯡꯉꯥꯏꯕꯅꯦ ꯃꯥꯏꯁꯨ ꯅꯥꯟꯊꯣꯛꯄꯅꯦ ꯃꯥꯏꯒꯗꯣ ꯉꯧꯊꯣꯛꯑꯒ ꯌꯥꯝ ꯁꯤꯖꯤꯟꯅꯕ ꯌꯥꯝ ꯅꯨꯡꯉꯥꯏꯕꯅꯦ ꯅꯪ ꯂꯩꯗ꯭꯭ꯔꯤꯕ ꯑꯣꯏꯇꯥꯔꯗꯤ ꯑꯗꯨꯒꯤ ꯁꯟ ꯁꯀꯔꯤꯟꯗꯣ ꯑꯣꯏꯅ ꯂꯩꯌꯣ ꯑꯗꯨꯒ ꯁꯤꯖꯤꯟꯅꯧ ꯌꯥꯝ ꯅꯨꯡꯉꯥꯏꯕꯅꯦ ꯁꯤꯖꯤꯟꯅꯔ ꯀꯥꯟꯗ ꯈꯪꯒꯅꯤ ꯀꯌꯥꯝ ꯅꯨꯡꯉꯥꯏꯒꯦꯗꯣ ꯑꯩ ꯍꯧꯖꯤꯛ ꯑꯗꯨ ꯉꯥꯛꯇ ꯁꯤꯖꯤꯟꯅꯩꯅꯦ